ꯑꯩꯈꯣꯏꯅ ꯌꯣꯛꯂꯤꯕ ꯌꯦꯟ ꯉꯥꯅꯨꯁꯤꯡꯁꯤ ꯌꯨꯝꯗꯒꯤ ꯀꯔꯤꯒꯨꯝꯕ ꯆꯤꯀꯟ ꯁꯦꯟꯇꯔꯒꯨꯝꯕ ꯑꯇꯣꯞꯄ ꯃꯐꯝꯗ ꯄꯨꯕ ꯃꯇꯝꯗ ꯑꯩꯅ ꯄꯨꯔꯤꯕ

ꯌꯦꯟꯁꯤꯡ ꯑꯗꯨ ꯈꯔ ꯀꯣꯝꯅ ꯑꯃꯒ ꯑꯃꯒ ꯏꯟꯅꯔꯒꯗꯤ ꯃꯈꯣꯏꯗ ꯋꯥꯕꯗꯒꯤ ꯁꯤꯕ ꯈꯣꯠꯄꯅꯆꯤꯡꯕ ꯌꯥꯎꯕꯁꯨ ꯌꯥꯏ ꯑꯗꯨꯅ ꯃꯔꯝ ꯆꯥꯅ ꯈꯔ ꯀꯣꯝꯇꯛ ꯀꯣꯝꯇꯛ ꯇꯧꯔꯒ ꯃꯔꯛꯇ

ꯃꯆꯤꯟꯖꯥꯛ ꯀꯨꯝꯕꯁꯨ ꯄꯨꯔꯒ ꯊꯥꯕꯤ ꯈꯣꯠꯄꯤꯔꯒ ꯏꯁꯤꯡꯒꯨꯝꯕ ꯗꯔꯀꯥꯔ ꯂꯩꯔꯁꯨ ꯈꯔ ꯄꯤꯠꯊꯛ ꯈꯣꯠꯂꯛꯑꯒ ꯄꯨꯕꯅꯗꯤ ꯍꯦꯟꯅ ꯑꯐꯕ ꯑꯣꯏꯒꯅꯤ ꯑꯗꯨꯒ ꯌꯧꯔꯒꯁꯨ ꯃꯥꯒꯤ ꯃꯁꯥꯒꯤ ꯂꯩꯖꯔꯤꯕ ꯋꯦꯠ ꯑꯗꯨꯁꯨ ꯍꯟꯊꯕ ꯉꯝꯂꯣꯏ ꯀꯔꯤꯒꯨꯝꯕ ꯌꯥꯝꯅ ꯆꯤꯟꯅ ꯅꯩꯁꯟꯅꯔꯒ ꯄꯨꯔꯛꯄ ꯇꯥꯔꯒꯗꯤ ꯃꯥꯒꯤ ꯃꯁꯥꯒꯤ ꯍꯥꯟꯅ ꯂꯩꯖꯔꯝꯕ ꯋꯦꯠ ꯑꯗꯨꯁꯨ ꯍꯟꯊꯒꯅꯤ ꯑꯗꯨꯒ ꯑꯁꯤ ꯑꯁꯤꯕ ꯑꯃ ꯑꯃꯁꯨ ꯈꯔ ꯌꯥꯎꯒꯗ꯭ꯔꯥ ꯌꯥꯎꯒꯅꯤ ꯍꯥꯏꯅ ꯈꯜꯂꯤ